ꯍꯂꯣ ꯑꯩꯗꯤ ꯃꯅꯤꯄꯨꯔ ꯋꯥꯡꯃꯗꯒꯤꯅꯤ ꯑꯗꯨꯅ ꯍꯦꯟꯇꯥꯛ ꯍꯦꯟꯇꯥꯛꯁꯤ ꯀꯔꯝꯅ ꯁꯦꯝꯕꯅꯣ ꯀꯔꯝꯕ ꯃꯑꯣꯡꯗ ꯃꯗꯨꯈꯛ ꯈꯪꯅꯤꯡꯗꯅ ꯍꯪꯖꯕꯅꯤ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯑꯗꯨꯗꯤ ꯁꯤ ꯈꯛꯇ ꯈꯪꯗꯕꯗꯒꯤ ꯍꯪꯕꯅꯤ ꯊꯝꯖꯔꯒꯦ ꯎꯝ ꯎꯝ